ꯃꯍꯩ ꯃꯁꯤꯡ ꯅꯤꯡꯊꯤꯅ ꯇꯝꯕ ꯃꯤꯈꯛꯇꯅ ꯂꯝꯆꯠ ꯁꯥꯖꯠ ꯐꯅ ꯆꯠꯀꯅꯤ ꯍꯥꯏꯕ ꯂꯩꯇꯦ ꯍꯥꯏꯗꯤ ꯂꯝꯆꯠ ꯁꯥꯖꯠ ꯐꯖꯅ ꯆꯠꯄ ꯍꯥꯏꯕꯁꯦ ꯃꯤ ꯃꯤꯗꯨꯒꯤ ꯀꯦꯔꯦꯛꯇꯔꯒꯤ ꯃꯈꯥ ꯄꯣꯜꯂꯦꯕꯀꯣ ꯍꯥꯏꯗꯤ ꯂꯥꯏꯔꯤꯛ ꯍꯦꯛꯇ ꯍꯩꯔꯒ ꯃꯥ ꯑꯐꯕ ꯃꯤ ꯑꯣꯏꯔꯦ ꯑꯗꯨꯗꯨꯅ ꯃꯥ ꯂꯝꯆꯠ ꯁꯥꯖꯠ ꯐꯖꯔꯝꯒꯅꯤ ꯍꯥꯏꯕ ꯂꯩꯇꯦ ꯂꯥꯏꯔꯤꯛ ꯁꯨꯡꯇꯝ ꯇꯝꯗꯕ ꯑꯃꯨꯛꯇ ꯀꯩꯅꯣ ꯇꯧꯔꯛꯇꯕ ꯃꯤꯁꯨ ꯂꯝꯆꯠ ꯌꯥꯝ ꯐꯖꯕ ꯃꯌꯥꯝ ꯑꯃ ꯂꯩ